ꯏꯅꯦ ꯏꯅꯦ ꯀꯩꯅꯣ ꯇꯣꯔꯕꯣꯠꯁꯦ ꯑꯁꯤ ꯃꯄꯨꯝꯁꯤꯗ ꯀꯌꯥꯅꯣ ꯇꯧꯔꯤꯁꯦ ꯑꯣ ꯑꯅ ꯍꯣꯏ ꯏꯅꯦ ꯄꯤꯕꯤꯔꯣꯁꯦ ꯑꯩꯈꯣꯏ ꯑꯅꯥ ꯑꯅꯥꯕ ꯑꯝ ꯌꯥꯎꯗꯅ ꯃꯥꯒꯤ ꯆꯝꯐꯨꯠ ꯑꯝ ꯇꯧꯒꯗꯕ ꯑꯗꯨꯒꯤꯅꯤ ꯇꯧꯔꯤꯁꯦ ꯑꯗꯨꯒ ꯏꯅꯦ ꯀꯩꯅꯣ ꯑꯅꯤꯗꯨꯗꯤ ꯌꯥꯝꯃꯜꯂꯦ ꯇꯧꯔꯤꯁꯦ ꯅꯣꯡꯃꯒꯤ ꯈꯖꯤꯛ ꯈꯖꯤꯛ ꯂꯧꯔꯒꯦ ꯇꯧꯔꯤꯁꯦ ꯑꯃꯃꯝꯇ ꯑꯣꯏꯅ ꯒꯖꯔ ꯒꯖꯔꯗꯨꯁꯨ ꯄꯥꯝꯃꯦ ꯏꯅꯦ ꯒꯖꯔꯅ ꯀꯌꯥ ꯇꯧꯔꯤꯅꯣ ꯀꯤꯂꯣ ꯃꯈꯥꯏꯃꯨꯛꯀꯤ ꯆꯥꯡꯗꯤ ꯄꯥꯝꯃꯦ ꯃꯤ ꯑꯃꯈꯛ ꯆꯥꯕꯒꯤꯅꯤꯗ ꯀꯤꯂꯣ ꯃꯈꯥꯏ ꯑꯃ ꯇꯧꯕꯤꯔꯣ ꯒꯖꯔꯗꯣ ꯍꯣꯏ ꯏꯅꯦ ꯑꯗꯨꯒ ꯅꯥꯀꯨꯞꯄꯤꯗꯣ ꯑꯗꯣ ꯀꯨꯟꯇꯒꯤꯒ ꯍꯥꯞꯆꯟꯕꯤꯌꯣ ꯏꯅꯦ ꯑꯗꯣ ꯏꯅꯦ ꯆꯝꯊꯣꯡ ꯑꯣꯏꯅ ꯊꯣꯡꯕ ꯌꯥꯕꯈꯩꯁꯦ ꯀꯩ ꯀꯩ ꯀꯔꯝ ꯀꯔꯝꯕ ꯌꯥꯒꯦ ꯏꯅꯦꯅ ꯈꯤꯇꯪ ꯁꯤꯟꯕꯤꯌꯨꯅꯦ ꯇꯧꯔꯤꯁꯦ

ꯎꯝ ꯎꯝ

ꯀꯩꯅꯣꯗꯣ ꯀꯣꯕꯤ ꯀꯣꯕꯤꯗꯣ ꯀꯤꯂꯣ ꯑꯃ ꯑꯃ ꯃꯈꯥꯏ ꯑꯃ ꯃꯈꯥꯏꯃꯨꯛꯀꯤ ꯆꯥꯡ ꯑꯃ ꯑꯣꯟꯕꯤꯔꯣꯅꯦ ꯑꯗꯨꯒꯤ ꯀꯣꯕꯤꯂꯩꯗꯣ ꯑꯗꯨꯝ ꯑꯅꯤ ꯇꯧꯕꯤꯔꯣ ꯑꯗꯣ ꯃꯥꯁꯦ ꯃꯃꯜꯅ ꯀꯌꯥ ꯆꯠꯂꯤꯅꯣ ꯀꯤꯂꯣꯗ ꯑꯁ ꯀꯩꯅꯣꯅꯦ ꯏꯅꯦ ꯑꯁꯣꯝ ꯅꯥꯀꯟꯗꯗꯤ ꯀꯨꯟꯊ꯭ꯔꯥꯈꯛ ꯍꯥꯏꯗꯥ ꯏꯅꯦꯅ ꯃꯃꯟꯁꯦ ꯅꯞꯄꯕ ꯀꯩꯅꯣꯝ ꯇꯧꯏꯗ ꯎꯝ ꯎꯝ ꯎꯝ ꯑꯗꯨꯝ ꯃꯣꯏ ꯃꯌꯥꯝꯁꯨ ꯑꯗꯨꯝ ꯂꯥꯛꯅꯩꯅꯦ ꯀꯩꯅꯣ ꯑꯗꯣ ꯃꯌꯥꯝꯅ ꯀꯨꯟꯊ꯭ꯔꯥ ꯌꯣꯜꯂ ꯏꯅꯦꯅ ꯀꯨꯟꯊ꯭ꯔꯥ ꯃꯉꯥ ꯌꯣꯜꯂꯤꯁꯦ ꯀꯩꯒꯤꯅꯣ ꯍꯣꯏ ꯏꯅꯦ ꯀꯩꯅꯣꯗꯣ ꯉꯁꯥꯏꯒꯤ ꯑꯃ ꯒꯖꯔ ꯍꯥꯏꯒꯤꯗꯅꯥ ꯒꯖꯔꯗꯨꯁꯨ ꯑꯣꯟꯕꯤꯔꯣ ꯃꯥꯅ ꯀꯤꯂꯣꯗꯤ ꯐꯥꯔꯔꯣꯏꯒꯦ ꯀꯤꯂꯣ ꯃꯈꯥꯏꯈꯛ ꯇꯧꯕꯤꯔꯣ ꯏꯅꯦ ꯏꯅꯦ ꯑꯩꯈꯣꯏ ꯌꯨꯝꯒꯤ ꯑꯅꯥꯕ ꯌꯥꯎ ꯂꯩꯍꯧꯋꯦ ꯑꯅꯥꯕ ꯑꯗꯨꯗꯨꯒꯤ ꯃꯥꯒꯤ ꯆꯝꯐꯨꯠ ꯃꯌꯥꯟꯗꯣ ꯃꯊꯦꯜꯗꯣ ꯑꯃꯈꯛ ꯆꯥꯕꯗꯨꯗꯤ ꯅꯨꯡꯉꯥꯏꯇꯗꯅ ꯃꯈꯟ ꯃꯈꯟ ꯑꯣꯏꯅ ꯄꯨꯟꯅ ꯐꯨꯠꯄꯤꯔꯒꯦ ꯑꯃꯨꯛꯇꯪꯗ ꯐꯨꯠꯆꯜꯂꯒꯦꯅ ꯇꯧꯕ ꯏꯅꯦ ꯑꯋꯥꯊꯕꯤꯁꯦ ꯆꯤꯜ ꯂꯩ ꯄꯣꯛꯊꯣꯛꯏꯀꯥꯟꯗꯗꯤ ꯆꯥꯕ ꯐꯠꯇꯦ ꯍꯥꯏꯒꯨꯝ ꯇꯧꯏ ꯑꯗꯨꯒꯨꯅꯤ ꯇꯧꯔꯤꯁꯦ ꯑꯧ ꯌꯥꯏꯌꯦ ꯌꯥꯏꯌꯦ ꯏꯅꯦ ꯑꯣꯟꯕꯤꯔꯣꯅꯦ ꯑꯗꯨꯗꯨꯒ ꯄꯨꯟꯅ ꯃꯃꯜꯗꯣ ꯀꯌꯥ ꯇꯔꯒꯦꯗꯣ ꯍꯥꯏꯕꯤꯔꯣꯅꯦ